ꯁ꯭ꯂꯤꯞꯄꯔ ꯑꯣꯟꯂꯥꯏꯟꯗꯒꯤ ꯁ꯭ꯂꯤꯞꯄꯔ ꯀꯛꯄ ꯃꯇꯝꯗ ꯑꯩꯈꯣꯏꯅ ꯑꯣꯟꯅ ꯇꯩꯅꯅ ꯂꯥꯛꯄ ꯑꯃꯗꯤ ꯆꯗꯕ ꯍꯥꯛꯆꯥꯡꯗꯩ ꯍꯦꯟꯗꯣꯛꯅ ꯍꯦꯟꯅ ꯂꯥꯛꯄ ꯃꯁꯤ ꯈꯨꯗꯣꯡ ꯆꯥꯗꯕ ꯑꯁꯤ ꯅꯨꯡꯉꯥꯏꯖꯗꯦ ꯌꯥꯔꯤꯕ ꯃꯈꯩꯗꯤ ꯑꯩꯈꯣꯏꯅ ꯁ꯭ꯂꯤꯞꯄꯔ ꯒꯨꯝꯕꯁꯤꯗꯤ ꯗꯨꯀꯥꯟꯗꯒꯤ ꯍꯛꯆꯥꯡꯒ ꯆꯥꯟꯅꯕ ꯈꯣꯡꯒ ꯆꯥꯟꯅꯕ ꯆꯞ ꯆꯥꯟꯅꯕ ꯑꯗꯨ ꯂꯩꯕꯅ ꯐꯒꯅꯤ ꯑꯣꯟꯂꯥꯏꯟꯗ ꯂꯩꯔꯨꯕ ꯃꯇꯝꯗꯗꯤ ꯑꯩꯈꯣꯏꯅ ꯇꯣꯉꯥꯟꯕ ꯄꯣꯠ ꯑꯃ ꯑꯣꯏꯅ ꯂꯥꯛꯄ ꯁ꯭ꯂꯤꯞꯄꯔꯒꯤ ꯃꯍꯨꯠꯇ ꯃꯁꯤ ꯌꯥꯝ ꯊꯣꯛꯀꯜꯂꯤ ꯑꯃꯁꯨꯡ ꯆꯥꯟꯅꯗꯕꯒꯤ ꯆꯥꯟꯅꯗꯕꯅ ꯃꯔꯝ ꯑꯣꯏꯔꯒ ꯑꯃꯨꯛꯀ ꯍꯟꯗꯣꯛꯀꯦ ꯍꯟꯖꯤꯟꯒꯦ ꯑꯗꯨꯒꯤ ꯈꯨꯗꯣꯡ ꯆꯥꯗꯕ ꯑꯁꯤꯗꯁꯨ ꯌꯥꯝꯅ ꯐꯪꯉꯤ ꯑꯗꯨꯅ ꯌꯥꯔꯤꯕ ꯃꯈꯩꯗꯤ ꯑꯩꯈꯣꯏꯅ ꯁ꯭ꯂꯤꯞꯄꯔꯒꯨꯝꯕ ꯗ꯭ꯔꯦꯁꯀꯨꯝꯕꯁꯤꯗꯤ ꯗꯨꯀꯥꯟ ꯂꯩꯔꯤꯕ ꯗꯨꯀꯥꯟ ꯑꯃꯁꯨꯡ ꯁꯣ ꯔꯨꯝꯁꯤꯡꯁꯤꯗ ꯏꯁꯥ ꯏꯁꯥꯅ ꯆꯠꯄꯤꯗꯨꯅ ꯏꯁꯥ ꯏꯁꯥꯅ ꯑꯄꯥꯝꯕꯁꯤ ꯂꯩꯕꯅ ꯐꯒꯅꯤ ꯑꯁꯤꯇꯪ ꯍꯥꯏꯔꯒꯦ